ꯑꯩꯈꯣꯏꯅ ꯁ꯭ꯀꯨꯜꯁ ꯑꯩꯈꯣꯏꯅ ꯑꯩꯈꯣꯏꯒꯤ ꯁ꯭ꯀꯨꯜꯁꯤꯡꯗ ꯑꯥꯔꯠ ꯑꯦꯟ ꯀ꯭ꯔꯥꯐꯁꯦ ꯋꯥꯛ ꯑꯦꯛꯁꯄꯔꯦꯟꯁ ꯍꯥꯏꯅ ꯇꯝꯂꯛꯑꯦ ꯑꯗꯨꯒ ꯃꯇꯝꯁꯤꯗ ꯑꯩꯈꯣꯏꯅ

ꯊꯥꯊꯔꯒ ꯌꯥꯝꯅꯁꯨ ꯁꯥꯟꯅꯔꯛꯏ ꯑꯗꯨꯒ ꯑꯩꯈꯣꯏꯅ ꯀꯦꯃꯦꯔꯥ ꯁꯥꯔꯒ ꯌꯥꯝꯅ ꯀꯦꯃꯦꯔꯥ ꯀꯥꯞꯄꯤ ꯁꯥꯟꯅꯔꯛ ꯀꯨꯝꯕ ꯌꯥꯝ ꯁꯥꯟꯅꯖꯔꯛꯏ